ꯃꯁꯥ ꯃꯁꯤꯡ ꯑꯁꯤꯁꯦ ꯑꯩꯍꯥꯛꯅ ꯃꯅꯨꯡ ꯍꯟꯖꯤꯟꯕ ꯇꯣꯡꯉꯥꯟꯕ ꯂꯩꯕ ꯈꯨꯡꯒꯪꯒꯤ ꯃꯐꯝꯁꯤꯡꯗ ꯂꯩꯕꯗ ꯅꯨꯡꯉꯥꯏꯕ ꯑꯃꯁꯨꯡ ꯋꯥꯈꯜ ꯋꯥꯕ ꯍꯟꯊꯕꯒꯤ ꯄꯥꯝꯕꯩ ꯑꯃ ꯑꯣꯏꯌꯦ ꯀꯔꯤꯒꯤꯅꯣ ꯍꯥꯏꯔꯗꯤ ꯃꯔꯝꯅ ꯑꯁꯤꯒꯤ ꯑꯩꯈꯛ ꯏꯆꯤꯛ ꯆꯤꯛꯄ ꯃꯐꯝꯗ ꯃꯊꯟꯗ ꯅꯠꯇ꯭ꯔꯒ ꯏꯊꯟꯗ ꯂꯩꯕ ꯃꯇꯝꯗ ꯑꯩꯍꯥꯛꯅ ꯒꯦꯝ ꯁꯥꯟꯅꯕꯁꯦ ꯑꯩꯍꯥꯛ ꯑꯦꯀꯣꯝꯄꯅꯤ ꯇꯧꯕꯤꯕꯅꯤ ꯑꯩꯍꯥꯛ ꯒꯦꯝ ꯁꯥꯟꯅꯕꯗ ꯋꯥꯈꯜ ꯅꯨꯡꯉꯥꯏꯕ ꯄꯥꯝꯂꯦ ꯒꯦꯝ ꯑꯁꯤꯁꯦ ꯑꯣꯟꯂꯥꯏꯟ ꯅꯠꯇ꯭ꯔꯒ ꯑꯣꯐꯂꯥꯏꯟ ꯍꯧꯖꯤꯛꯁꯨ ꯃꯥꯕꯨ ꯁꯥꯟꯅꯃꯤꯟꯅꯗ꯭ꯔꯒ ꯑꯩꯍꯥꯛꯅ ꯃꯔꯨꯞ ꯑꯗꯨꯝ ꯐꯪꯉꯦ ꯒꯦꯝꯗ ꯑꯩꯍꯥꯛꯀꯤ ꯈꯨꯠꯀ ꯏꯃꯤꯠꯀꯤ ꯀꯣꯑꯣꯔꯗꯤꯅꯦꯁꯟꯁꯤ ꯊꯝꯂꯤꯕꯅꯤ ꯑꯩꯍꯥꯛꯅ ꯚꯤꯗꯤꯑꯣ ꯒꯦꯝꯁ ꯑꯣꯏꯒꯦꯔ ꯏꯟꯗꯣꯔ ꯒꯦꯝꯁ ꯑꯣꯏꯒꯦꯔ ꯅꯠꯇ꯭ꯔꯒ ꯑꯥꯎꯠꯗꯣꯔ ꯒꯦꯝꯁ ꯑꯣꯏꯒꯦꯔ ꯁꯥꯟꯅꯔꯗꯤ ꯑꯩꯍꯥꯛ ꯁꯣꯁꯤꯌꯦꯜ ꯏꯟꯇꯔꯇꯦꯟ ꯃꯔꯨꯞ ꯃꯄꯥꯡ ꯇꯤꯟꯅꯕ ꯍꯩꯅꯔꯦ ꯄꯨꯟꯁꯤꯒꯤ ꯀꯥꯟꯅꯕ ꯏꯁꯀꯤꯜꯁ ꯑꯁꯤꯔ ꯅꯇꯥꯎ ꯑꯁꯤꯔ ꯑꯁꯤ ꯑꯩꯈꯛꯅ ꯒꯦꯝꯗ ꯌꯥꯎꯔꯨꯕꯗ ꯑꯗꯨꯝ ꯑꯦꯀ꯭ꯋꯥꯔ ꯑꯗꯨꯝꯕꯒꯨꯝꯕꯅꯤ ꯒꯦꯝ ꯑꯁꯤꯁꯦ ꯑꯩꯈꯛꯅ ꯃꯔꯨꯞꯀ ꯁꯥꯟꯅꯕꯅꯤ ꯑꯩꯍꯥꯛꯁꯦ ꯁꯣꯁꯤꯌꯦꯜ ꯏꯟꯇꯔꯇꯦꯟ ꯇꯧꯕꯅ ꯑꯩꯈꯣꯏꯒꯤ ꯋꯥꯈꯜꯗ ꯑꯋꯥꯕ ꯂꯣꯏꯅꯃꯛ ꯂꯩꯔꯔꯣꯏ ꯑꯩꯈꯣꯏꯅ ꯍꯔꯥꯎ ꯍꯔꯥꯎꯅ ꯑꯗꯨꯝ ꯒꯦꯝ ꯁꯥꯟꯅꯕꯗ ꯑꯩꯈꯣꯏꯒꯤ ꯑꯋꯥꯡꯕꯁꯤꯡ ꯂꯣꯏꯅꯃꯛ ꯀꯥꯎꯊꯣꯛꯄ ꯉꯝꯒꯅꯤ ꯑꯗꯨꯒꯤꯗꯃꯛ ꯑꯩꯈꯣꯏꯅ ꯃꯅꯨꯡ ꯍꯟꯖꯤꯟꯕ ꯑꯃꯁꯨꯡ ꯇꯣꯡꯉꯥꯟꯅ ꯂꯩꯕ ꯈꯨꯡꯒꯪꯒꯤ ꯃꯐꯝꯁꯤꯡꯗ ꯂꯩꯔꯁꯨ ꯑꯩꯈꯣꯏ ꯑꯗꯨꯝ ꯅꯨꯡꯉꯥꯏꯅ ꯒꯦꯝ ꯁꯥꯟꯅꯔꯒ ꯃꯇꯝꯗ ꯂꯣꯏꯈꯤꯅꯤ ꯑꯩꯈꯣꯏꯅ ꯄꯨꯛꯅꯤꯡꯗ ꯅꯨꯡꯉꯥꯏꯔꯗꯤ ꯑꯩꯍꯥꯛ ꯋꯥꯈꯜꯗ ꯑꯋꯥꯕꯁꯦ ꯀꯥꯎꯊꯣꯛꯄꯅꯦ ꯑꯗꯨꯒꯤꯗꯃꯛ ꯒꯦꯝ ꯁꯥꯟꯅꯕꯁꯦ ꯏꯟꯇꯔꯇꯦꯟꯃꯦꯟ ꯅꯠꯇ꯭ꯔꯒ ꯋꯥꯈꯜꯒꯤ ꯏꯁꯇ꯭ꯔꯦꯁ ꯔꯤꯂꯤꯐ ꯅꯤ ꯍꯥꯏꯅ ꯂꯧꯕ ꯌꯥꯏ